ꯑꯩꯈꯣꯏꯒꯤ ꯑꯩꯈꯣꯏꯗ ꯑꯩꯉꯣꯟꯗ ꯑꯩꯈꯣꯏꯒꯤꯗ ꯊꯣꯛꯏꯕ ꯊꯧꯗꯣꯛ ꯍꯥꯏꯁꯦ ꯑꯗꯨꯝ ꯂꯥꯏꯅꯥ ꯑꯗꯩꯗꯤ ꯃꯈꯜ ꯌꯨꯝ ꯃꯤ ꯑꯃꯗꯒꯤꯅ ꯃꯤ ꯑꯃꯗꯒꯤ ꯂꯧꯅꯕ ꯑꯗꯒꯤ ꯑꯃꯗꯒꯤ ꯑꯗꯨꯝ ꯂꯩꯀꯥꯏ ꯄꯨꯂꯞꯇꯨꯒꯤ ꯑꯣꯏꯅ ꯂꯧꯅꯗꯕꯤꯗ ꯍꯥꯏꯗꯤ ꯑꯩꯈꯣꯏꯒꯤ ꯏꯃꯨꯡꯗ ꯃꯤ ꯑꯃꯗꯩꯅ ꯑꯃꯗ ꯂꯧꯅꯔꯒ ꯑꯗꯨꯝ ꯐꯈꯤꯕꯒꯨꯝꯕ ꯑꯗꯨꯝ ꯂꯣꯛ ꯂꯥꯏꯍꯧꯁꯨ ꯑꯗꯒꯤ ꯀꯦꯟꯁꯔꯒꯨꯝꯕ ꯑꯃ ꯑꯃ ꯍꯥꯏꯗꯤ ꯕ꯭ꯂꯗ ꯀꯟꯁꯔ ꯂꯩꯔꯤꯕ ꯁꯨꯒꯨꯝꯕ ꯂꯧꯅꯕ ꯅꯠꯇꯕꯤꯗ ꯂꯥꯏꯅꯥ ꯑꯗꯨꯝꯕ ꯑꯣꯏꯔꯒ ꯑꯗꯨꯝ ꯂꯥꯞꯅ ꯂꯩꯀꯥꯏꯗꯨꯃ ꯄꯨꯔꯥ ꯁꯟꯗꯣꯛꯇꯕꯤꯗ ꯑꯗꯨꯝ ꯑꯗꯨꯃꯥꯏꯅ ꯇꯧꯔꯒ ꯏꯃꯨꯡꯗꯨꯗ ꯑꯗꯨꯝ ꯂꯣꯏꯁꯤꯟꯈꯤꯕ ꯏꯃꯨꯡꯗꯨꯗ ꯑꯗꯨꯝ ꯐꯈꯤꯕ ꯑꯗꯨꯃꯥꯏꯅ ꯑꯣꯏꯌꯦ